ꯑꯣ ꯍꯜꯂꯣ ꯁꯤ ꯂꯛꯁꯃꯤ ꯀꯤꯠ ꯒꯥꯔꯗꯦꯟꯅꯔ ꯑꯣꯏꯕꯤꯔꯕ꯭ꯔꯥ ꯑꯩꯒꯤꯁꯨ ꯌꯨꯝꯗ ꯒꯥꯔꯗꯦꯟ ꯑꯃ ꯁꯦꯝꯕ ꯄꯥꯝꯖꯕ ꯑꯗꯨꯒꯤ ꯁꯨꯝ ꯀꯩꯅꯣ ꯇꯣꯉꯥꯟ ꯇꯣꯉꯥꯟꯕ ꯂꯩꯔꯤꯕ ꯑꯣꯔꯀꯤꯠꯁꯤꯡꯒꯤ ꯃꯇꯥꯡꯗ ꯈꯪꯕ ꯄꯥꯝꯕ ꯈꯤꯇꯪ ꯍꯥꯏꯕꯤꯌꯣ ꯑꯩꯈꯣꯏꯒꯤ ꯈꯣꯡꯒꯨꯟ ꯃꯩꯂꯩꯒꯨꯝꯕ ꯌꯦꯔꯨꯝ ꯂꯩ ꯑꯗꯒꯤ ꯀ꯭ꯋꯥꯛꯂꯩꯅ ꯍꯥꯏꯕꯅꯆꯤꯡꯕ ꯑꯩꯈꯣꯏꯒꯤ ꯎꯗ ꯅꯞꯄꯒ ꯍꯧꯕ ꯄꯦꯔꯥꯁꯥꯏꯠꯇꯤꯛ ꯐ꯭ꯂꯥꯋꯥꯔꯁ ꯍꯥꯏꯕ ꯇꯥꯔꯦ ꯑꯗꯨꯒꯤ ꯃꯇꯥꯡꯗ ꯈꯤꯇꯪ ꯍꯥꯏꯕꯤꯌꯣ ꯑꯣ ꯍꯣꯏ ꯍꯣꯏ ꯑꯣ ꯍꯣꯏ ꯍꯣꯏ ꯑꯗꯨꯗꯤ ꯏꯁꯤꯡ ꯆꯥꯏꯗꯧꯕ ꯄꯣꯠ ꯑꯣꯏꯕꯅꯤꯅ ꯑꯩꯈꯣꯏꯅ ꯏꯁꯤꯡ ꯆꯥꯏꯕ ꯐꯪꯕ ꯃꯐꯝꯗ ꯍꯥꯏꯇꯥꯔꯦ ꯎꯒꯤ ꯑꯇꯦꯟ ꯃꯐꯝꯗ ꯑꯗꯒꯤ ꯑꯃ ꯃꯁꯦ ꯑꯩꯈꯣꯏꯅ ꯎ ꯄꯥꯝꯕꯤ ꯅꯠꯇꯕ ꯑꯁꯤꯕ ꯎꯗ ꯊꯥꯕꯁꯨ ꯌꯥꯕ꯭ꯔꯥ ꯍꯥꯏꯕꯗꯤ ꯑꯩꯈꯣꯏꯒꯤ ꯁꯤ ꯎ ꯌꯣꯟꯐꯝ ꯃꯐꯝꯁꯤꯡꯗ ꯐꯪꯉꯤꯕ ꯎ ꯃꯀꯛꯁꯤꯡ ꯍꯥꯏꯇꯥꯔꯦꯀꯣ ꯑꯁꯤꯒꯨꯝꯕꯁꯤ ꯂꯧꯔꯒ ꯑꯩꯈꯣꯏꯅ ꯌꯥꯜꯂꯒ ꯅꯠꯇ꯭ꯔꯒ ꯌꯨꯡꯉꯒ ꯊꯥꯕꯁꯨ ꯌꯥꯕ꯭ꯔꯥ ꯍꯥꯏꯕ ꯑꯣ ꯍꯣꯏ ꯍꯣꯏ ꯍꯣꯏ ꯑꯗꯒꯤ ꯑꯃꯅ ꯃꯈꯣꯏꯁꯦ ꯑꯩꯈꯣꯏꯒꯤ ꯀꯩꯅꯣꯒꯨꯝꯅ ꯄꯥꯝꯕꯤ ꯑꯇꯩꯒꯨꯝꯅ ꯍꯥꯔ ꯍꯥꯞꯄ ꯍꯥꯏꯇꯥꯔꯦ ꯐꯔꯇꯤꯂꯥꯏꯖꯦꯁꯟ ꯇꯧꯕꯒꯤ ꯅꯠꯇ꯭ꯔꯒ ꯃꯦꯅꯨꯋꯦꯜ ꯇꯧꯕꯒꯤ ꯗꯔꯀꯥꯔ ꯑꯣꯏꯕ꯭ꯔꯥ ꯅꯠꯇ꯭ꯔꯒ ꯃꯈꯣꯏꯁꯦ ꯑꯗꯨꯝ ꯑꯦꯠꯃꯣꯏꯐꯤꯌꯔꯗꯒꯤ ꯃꯆꯤꯟꯖꯥꯛ ꯂꯧꯔꯒ ꯆꯥꯒꯗꯧꯔꯤꯕ꯭ꯔꯥ ꯍꯥꯏꯕꯗꯨꯁꯨ ꯍꯥꯏꯕꯤꯌꯨ ꯑꯣ ꯍꯣꯏ ꯍꯣꯏ ꯍꯣꯏ ꯌꯥꯝ ꯅꯨꯡꯉꯥꯏꯖꯔꯦ ꯑꯗꯨꯒ ꯃꯁꯤ ꯊꯥꯕꯒꯤ ꯃꯇꯝꯁꯦ ꯁꯤꯖꯟꯁꯦ ꯑꯩꯈꯣꯏꯅ ꯊꯥꯅꯤꯡꯕ ꯃꯇꯝꯗ ꯍꯦꯛꯇ ꯊꯥꯕ ꯌꯥꯕ꯭ꯔꯥ ꯅꯠꯇ꯭ꯔꯒ ꯃꯥꯒꯤ ꯃꯇꯝ ꯁꯤꯖꯟ ꯂꯩꯕ꯭ꯔꯥ ꯍꯜꯂꯣ ꯔꯦꯟꯅꯤ ꯁꯤꯖꯟ ꯑꯣꯏꯒꯗ꯭ꯔꯥ ꯅꯣꯡ ꯆꯨꯕ ꯃꯇꯝ ꯍꯥꯏꯇꯥꯔꯦꯀꯣ ꯑꯩꯈꯣꯏꯒꯤ ꯁꯝꯃꯔ ꯁꯤꯖꯟꯒꯨꯝꯕ ꯁꯤꯗ ꯊꯥꯕꯅ ꯍꯦꯟꯅ ꯐꯕ꯭ꯔꯥ ꯅꯠꯇ꯭ꯔꯒ ꯋꯤꯟꯇꯔ ꯁꯤꯖꯟꯅ ꯐꯕ꯭ꯔꯥ ꯋꯤꯟꯇꯔ ꯁꯤꯖꯟꯗꯤ ꯈꯔ ꯗ꯭ꯔꯥꯏ ꯑꯣꯏꯕ ꯅꯣꯡ ꯇꯥꯗꯕ ꯀꯪꯕ ꯑꯣꯏꯕꯀꯣ ꯑꯗꯨꯒ ꯔꯦꯟꯅꯤ ꯁꯤꯖꯟꯗꯅ ꯅꯨꯡꯁꯤꯠꯇ ꯌꯥꯎꯕ ꯏꯁꯤꯡ ꯃꯅꯤꯟꯒꯤ ꯆꯥꯡ ꯋꯥꯡꯕ ꯍ꯭ꯌꯨꯃꯤꯗꯤꯇꯤꯁꯦ ꯁꯤꯒꯤ ꯃꯅꯨꯡꯗ ꯀꯔꯝꯕꯅ ꯍꯦꯟꯅ ꯐꯕꯅꯣꯗꯣ ꯑꯝꯇꯪ ꯍꯥꯏꯕꯤꯌꯣ ꯑꯣ ꯑꯣ ꯍꯣꯏ ꯍꯣꯏ ꯌꯥꯝ ꯅꯨꯡꯉꯥꯏꯖꯔꯦ ꯑꯗꯨꯒ ꯂꯩꯔꯤꯕ ꯑꯩꯈꯣꯏꯒꯤ ꯃꯐꯝꯁꯤꯒ ꯆꯥꯟꯅꯒꯗꯕ ꯍꯥꯏꯇꯥꯔꯦꯀꯣ ꯃꯅꯤꯄꯨꯔꯒꯤ ꯇꯝꯄꯥꯛꯀꯤ ꯂꯝ ꯑꯩꯈꯣꯏꯅ ꯂꯩꯔꯤꯕ ꯃꯐꯝꯁꯤꯒ ꯆꯥꯟꯅꯒꯗꯕ ꯂꯩ ꯈꯤꯇꯪ ꯍꯥꯏꯕꯤꯌꯨ ꯈꯣꯡꯒꯨꯟ ꯃꯦꯂꯩꯒꯨꯝꯕ ꯑꯗꯒꯤ ꯀ꯭ꯋꯥꯛꯂꯩꯒꯨꯝꯕ ꯂꯩꯗꯅ ꯑꯗꯒꯤ ꯌꯦꯔꯨꯝ ꯂꯩꯑꯅ ꯇꯣꯉꯥꯟ ꯇꯣꯉꯥꯟꯕ ꯀꯩꯅꯣꯁꯤꯡꯁꯤꯗ ꯌꯥꯝ ꯂꯩꯈ꯭ꯔꯦ ꯃꯥꯒꯤ ꯑꯣꯔꯀꯤꯠꯀꯤ ꯃꯈꯜꯁꯦ ꯑꯩꯅ ꯌꯥꯝ ꯄꯥꯝꯖꯕꯗꯤ ꯑꯩꯈꯣꯏꯒꯤ ꯌꯦꯜꯂꯣ ꯁꯥꯠꯄ ꯈꯣꯡꯒꯨꯟ ꯃꯦꯂꯩꯗꯣ ꯑꯗꯨꯁꯨ ꯄꯥꯝꯃꯤ ꯑꯗꯒꯤ ꯀ꯭ꯋꯥꯛꯂꯩꯑꯅ ꯑꯩꯈꯣꯏꯒꯤ ꯀꯩꯅꯣ ꯃꯆꯨ ꯕ꯭ꯂꯨꯒ ꯋꯥꯏꯠꯀ ꯌꯥꯟꯅꯔꯒ ꯁꯥꯠꯄ ꯑꯃꯁꯨ ꯂꯩ ꯑꯗꯨꯁꯨ ꯄꯥꯝꯃꯤ ꯑꯣ ꯍꯣꯏ ꯍꯣꯏ

ꯉꯁꯥꯏꯒꯤ ꯑꯣ ꯍꯣꯏ ꯍꯣꯏ ꯑꯗꯒꯤ ꯑꯃꯅ ꯍꯧꯖꯤꯛꯀꯤ ꯑꯩꯈꯣꯏꯅ ꯊꯥꯒꯗꯧꯔꯤꯕ ꯑꯣꯔꯀꯤꯠꯁꯤꯡ ꯎꯔꯩꯁꯤꯡ ꯑꯁꯦ ꯃꯈꯣꯏꯒꯤ ꯂꯥꯏꯅꯥ ꯇꯤꯟꯅꯁꯤꯡꯒ ꯅꯥꯕ ꯂꯩꯕ꯭ꯔꯥ ꯂꯩꯇꯕ꯭ꯔꯥ ꯑꯗꯨꯗꯤ ꯑꯩꯈꯣꯏꯅ ꯃꯣꯏꯒꯤꯗꯃꯛꯇ ꯇꯤꯜ ꯍꯤꯗꯥꯛ ꯑꯃꯗꯤ ꯐꯪꯒꯤꯁꯥꯏꯠꯅꯆꯤꯡꯕ ꯀꯥꯞꯊꯣꯛꯄꯒꯤ ꯊꯣꯏꯗꯣꯛꯅ ꯗꯔꯀꯥꯔ ꯑꯣꯏꯗꯦꯅ ꯂꯧꯕ ꯌꯥꯔꯦꯀꯣ ꯑꯣ ꯍꯣꯏ ꯍꯣꯏ ꯑꯗꯨꯗꯤ ꯑꯩꯈꯣꯏꯅ ꯎꯗ ꯎꯗ ꯊꯥꯔꯒꯗꯤ ꯑꯦꯚꯔꯒ꯭ꯔꯤꯟ ꯄꯥꯝꯕꯤꯁꯤꯡꯗ ꯊꯥꯔꯒꯗꯤ ꯑꯩꯈꯣꯏ ꯎꯔꯨꯝ ꯑꯗꯨꯝ ꯑꯌꯥꯝ ꯃꯇꯝꯗ ꯂꯥꯡ ꯂꯩꯔꯗ꯭ꯔꯅ ꯈꯜꯂꯤ ꯑꯩꯒꯤ ꯋꯥꯈꯜꯗ ꯃꯔꯝꯗꯤ ꯅꯨꯡꯁꯥꯒꯤ ꯎꯒꯤ ꯃꯅꯥꯁꯤꯡ ꯑꯗꯨꯅ ꯑꯦꯚꯔꯒ꯭ꯔꯤꯟ ꯑꯣꯏꯔꯒꯗꯤ ꯎꯒꯤ ꯃꯅꯥꯁꯤꯡ ꯑꯗꯨꯅ ꯆꯍꯤ ꯆꯨꯞꯄ ꯑꯃ ꯎꯔꯨꯝ ꯑꯗꯨꯝ ꯂꯥꯡꯖꯟꯗꯅ ꯂꯩꯔꯅꯦꯕ ꯑꯗꯨꯅ ꯁꯟ ꯂꯥꯏꯠꯁꯦ ꯗꯥꯏꯔꯦꯛ ꯃꯉꯣꯟꯗ ꯐꯨꯕ ꯌꯩꯕ ꯍꯤꯠ ꯇꯧꯕꯒꯤ ꯀꯩꯅꯣꯗꯤ ꯑꯣꯏꯊꯣꯛꯄꯗꯤ ꯈꯔ ꯋꯥꯠꯂꯅꯤ ꯑꯗꯨꯒ ꯑꯩꯈꯣꯏꯅ ꯁꯤꯖꯅꯦꯜ ꯄ꯭ꯂꯥꯟ ꯍꯥꯏꯇꯥꯔꯦ ꯗꯦꯁꯤꯗꯤꯑꯣꯁꯑꯅ ꯑꯩꯈꯣꯏꯒꯤ ꯃꯅꯥ ꯀꯦꯟꯕ ꯅꯥꯏꯕ ꯎꯁꯤꯡ ꯃꯈꯣꯏꯗꯤ ꯀꯩꯅꯣꯗ ꯋꯤꯟꯇꯔꯗ ꯋꯤꯟꯇꯔꯗ ꯃꯅꯥ ꯂꯣꯏꯅ ꯀꯦꯟꯒ꯭ꯔꯒ ꯋꯤꯟꯇꯔꯗ ꯃꯅꯥ ꯂꯣꯏꯅ ꯀꯦꯟꯒ꯭ꯔꯒ ꯀꯩꯅꯣ ꯇꯧꯒꯗꯣꯏꯅꯦꯕ ꯑꯗꯣ ꯃꯥ ꯐ꯭ꯔꯣꯠꯀꯨꯝꯕ ꯑꯩꯈꯣꯏꯒꯤ ꯎꯟ ꯊꯦꯡꯅꯒꯅꯤ ꯎꯟ ꯊꯦꯡꯅꯕꯁꯤꯗ ꯀꯩꯅꯣꯁꯦ ꯑꯩꯈꯣꯏꯒꯤ ꯑꯣꯔꯀꯤꯠꯁꯦ ꯎꯟꯒ ꯄꯛꯅꯕ꯭ꯔꯥ ꯄꯛꯅꯗꯕ꯭ꯔꯥ ꯍꯥꯏꯕꯗꯨꯁꯨ ꯇꯥꯛꯄꯤꯌꯣ ꯑꯣ ꯃꯣꯏ ꯀꯩꯅꯣꯁꯤ ꯏꯁꯅꯣ ꯇꯣꯂꯔꯦꯟꯁ ꯂꯩꯑꯦꯕ ꯍꯥꯏꯕꯗꯤ ꯎꯟꯗ ꯈꯥꯡꯕ ꯉꯝꯕꯒꯤ ꯏꯁꯝ ꯁꯝꯅ ꯍꯥꯏꯔꯕꯗ ꯑꯩꯈꯣꯏꯒꯤ ꯅꯤꯡꯊꯝꯊꯥꯗ ꯊꯥꯕ ꯃꯅꯥ ꯃꯁꯤꯡꯁꯤꯡ ꯀꯦꯕꯦꯖꯀꯨꯝꯕ ꯀꯣꯂꯤꯐ꯭ꯂꯥꯋꯔꯒꯨꯝꯕ ꯃꯈꯣꯏꯁꯤꯅ ꯎꯟ ꯇꯥꯔꯁꯨ ꯄꯥꯝꯕꯤꯗ ꯀꯔꯤꯝꯇ ꯁꯣꯛꯍꯟꯗꯦ ꯍꯥꯏꯕ ꯑꯗꯨꯃꯥꯏꯅ ꯇꯧꯗꯅ ꯑꯩꯈꯣꯏ ꯑꯣꯔꯀꯤꯠꯁꯤꯡ ꯑꯁꯤꯁꯨ ꯀꯩꯅꯣꯇꯧꯕ ꯃꯇꯝꯗ ꯀꯩꯁꯨ ꯑꯀꯥꯏꯕ ꯂꯩꯇꯦꯕ ꯎꯟ ꯇꯥꯕ ꯃꯇꯝꯗ ꯑꯗꯨ ꯑꯣꯏꯔꯒꯗꯤ ꯑꯩꯈꯣꯏꯅ ꯗꯦꯁꯤꯗꯤꯑꯣꯁ ꯄ꯭ꯂꯥꯟ ꯑꯃꯗꯤ ꯑꯦꯚꯔꯒ꯭ꯔꯤꯟ ꯄ꯭ꯂꯥꯟ ꯑꯅꯤꯃꯛꯇ ꯊꯥꯕꯗ ꯑꯣꯔꯀꯤꯠꯁꯦ ꯄꯛꯅꯩꯑꯅ ꯂꯧꯖꯔꯒꯦꯀꯣ ꯌꯥꯝ ꯅꯨꯡꯉꯥꯏꯖꯔꯦ ꯑꯗꯨꯗꯤ ꯊꯝꯖꯔꯒꯦ ꯑꯗꯣꯝꯕꯨ ꯊꯥꯒꯠꯆꯔꯤ